ꯈꯣꯟꯊꯣꯛꯀꯤ ꯆꯣꯛꯊꯕꯁꯤ ꯑꯩꯈꯣꯏꯅ ꯐꯅꯕ ꯑꯌꯨꯛ ꯉꯟꯅ ꯍꯧꯒꯠꯄ ꯃꯇꯝꯗ ꯏꯁꯤꯡ ꯑꯔꯨꯝꯕ ꯁꯤꯖꯤꯟꯅꯕꯤꯕ ꯍꯥꯏꯗꯤ ꯑꯩꯈꯣꯏꯅ ꯈꯣꯟ ꯁꯤꯙꯕ ꯋꯥ ꯌꯥꯝ ꯇꯣꯏꯅ ꯉꯥꯡꯕꯤꯗꯕ ꯑꯗꯨꯒ ꯑꯩꯈꯣꯏꯅ ꯅꯨꯡꯇꯤꯒꯤ ꯗꯦꯜꯂꯤ ꯑꯣꯏꯅ ꯏꯁꯩ ꯅꯣꯡꯃꯥꯏ ꯁꯛꯄꯗ ꯔꯣꯇꯤꯟ ꯅꯥꯏꯅ ꯐꯖꯅ ꯇꯧꯕꯤꯕ ꯋꯥ ꯌꯥꯝ ꯀꯌꯥ ꯀꯟꯅ ꯀꯟꯅ ꯂꯥꯎ ꯈꯣꯡꯕ ꯇꯧꯕꯤꯗꯕ ꯑꯁꯤꯅ ꯈꯣꯟꯊꯣꯛꯀꯤ ꯀꯩꯅꯣꯁꯤꯡ ꯑꯁꯤꯗꯒꯤ ꯉꯥꯛꯊꯣꯛꯄ ꯉꯝꯒꯅꯤ